ꯑꯩꯉꯣꯟꯗ ꯏꯕꯒꯤ ꯏꯊꯤꯜ ꯄꯣꯛꯍꯟꯈꯤꯕ ꯅꯠꯇ꯭ꯔꯒꯅ ꯔꯣꯜ ꯃꯣꯗꯦꯜ ꯍꯥꯏꯔꯒꯗꯤ ꯗꯣꯛꯇꯔ ꯂꯃꯥꯕꯝ ꯀꯃꯜ ꯑꯁꯤꯅꯤ ꯗꯣꯛꯇꯔ ꯂꯃꯥꯕꯝ ꯀꯃꯜꯒꯤ ꯋꯥꯔꯤ ꯅꯠꯇ꯭ꯔꯒꯅ ꯁꯩꯔꯦꯡ ꯑꯁꯤ ꯄꯥꯕ ꯃꯇꯝꯗ ꯑꯁꯨꯛꯀꯤ ꯃꯇꯤꯛ ꯅꯨꯡꯉꯥꯏꯖꯩ ꯍꯟꯅ ꯍꯟꯅ ꯄꯥꯅꯤꯡꯕꯒꯤ ꯏꯊꯤꯜ ꯑꯗꯨ ꯄꯣꯛꯆꯩ ꯃꯔꯝ ꯃꯔꯝ ꯑꯁꯤꯅ ꯃꯥꯁꯦ ꯑꯩꯅ ꯔꯣꯜ ꯃꯣꯗꯦꯜ ꯑꯣꯏꯔꯒ ꯃꯥꯒꯤ ꯈꯨꯏꯁꯦ ꯇꯝꯖꯔꯒ ꯑꯗꯨꯝ ꯏꯖꯕꯅꯤ ꯃꯍꯥꯛꯀꯤ ꯌꯥꯝꯅ ꯃꯃꯤꯡ ꯆꯠꯄ ꯂꯥꯏꯔꯤꯛ ꯋꯥꯔꯤ ꯍꯥꯏꯔꯒꯗꯤ ꯃꯥꯙꯕꯤ ꯃꯥꯙꯕꯤꯁꯦ ꯑꯩꯈꯛꯇ ꯅꯠꯇꯅ ꯑꯇꯥꯕ ꯑꯄꯥꯕ ꯈꯨꯗꯤꯡꯃꯛꯅ ꯑꯗꯨꯝ ꯍꯟꯅ ꯍꯟꯅ ꯄꯥꯅꯤꯡꯕꯒꯤ ꯏꯊꯤꯜ ꯑꯁꯤ ꯄꯣꯛꯏ ꯃꯔꯝ ꯑꯁꯤꯅ ꯑꯩꯒꯤ ꯏꯕꯒꯤ ꯏꯊꯤꯜ ꯑꯁꯤ ꯗꯣꯛꯇꯔ ꯂꯃꯥꯕꯝ ꯀꯃꯜꯅꯤꯅ ꯍꯥꯏꯅ ꯂꯧꯕꯗ ꯍꯥꯏꯃꯟꯕ ꯊꯣꯛꯇꯦ